ꯑꯣꯏꯗꯣꯏꯅꯦ ꯇ꯭ꯔꯦꯗꯤꯁꯅꯦꯜ ꯉꯥꯛ ꯑꯣꯏꯗꯣꯏꯅꯦ ꯇ꯭ꯔꯦꯗꯤꯁꯅꯦꯜ ꯍꯥꯏꯕꯨ ꯁꯨꯔꯦ

ꯇ꯭ꯔꯦꯗꯤꯁꯅꯦꯜ ꯍꯥꯏꯕꯨ ꯁꯨꯔꯦ ꯀꯕꯨꯏꯒꯤꯔꯥ ꯔꯣꯡꯃꯩꯒꯤꯔꯥ ꯑꯗꯨ ꯑꯇꯣꯞꯄ ꯃꯌꯥꯝ ꯇ꯭ꯔꯦꯗꯤꯁꯅꯦꯜ ꯇ꯭ꯔꯥꯏꯞ ꯑꯇꯣꯞꯄ ꯂꯣꯏ ꯁꯨꯔ ꯂꯩꯔꯝꯅꯤ

ꯍꯣꯏ ꯑꯗꯨꯅ ꯁꯣꯝ ꯁꯤꯒꯤ ꯅꯦꯒ꯭ꯂꯦꯛꯁꯤꯅ ꯑꯃꯨꯛ ꯀꯩꯅꯣ ꯄꯤꯅꯤ ꯂꯨꯄꯥ ꯆꯥꯝꯃꯉꯥꯃꯨꯛ ꯂꯩꯌꯦ ꯅꯦꯒ꯭ꯂꯦꯛꯁꯤꯅ ꯑꯗꯨꯒ ꯃꯐ꯭ꯂꯔꯁꯤꯅ ꯑꯃꯨꯛ ꯂꯨꯄꯥ ꯂꯤꯁꯤꯡ ꯑꯃꯃꯨꯛ ꯂꯩꯅꯤ ꯁꯤ ꯌꯦꯡꯕꯤꯌꯣ ꯑꯄꯥꯝꯕ ꯈꯟꯕꯤꯌꯨ ꯋꯤꯁꯀꯣꯠꯇꯨꯗꯤ ꯂꯨꯄꯥ ꯂꯤꯁꯤꯡ ꯑꯃꯒꯤ ꯃꯊꯛꯇ ꯂꯥꯛꯑꯅꯤ ꯁꯥꯏꯖ ꯂꯣꯏ ꯐꯪꯅꯤ ꯏꯁꯃꯣꯜ ꯐꯪꯅꯤ ꯃꯦꯗꯤꯌꯝ ꯐꯪꯅꯤ ꯑꯦꯜ ꯐꯪꯅꯤ ꯁꯤ ꯑꯍꯨꯝꯗꯤ ꯐꯪꯅꯤ ꯗꯕꯜ ꯑꯦꯛ ꯑꯦꯜꯒꯨꯝꯕꯗꯤ ꯂꯩꯅꯤ ꯑꯗꯨꯕꯨ ꯁ꯭ꯋꯥꯏꯗ ꯊꯤꯔꯗꯤ ꯐꯪꯗꯤ ꯐꯪꯅꯤ ꯑꯗꯨꯕꯨ ꯌꯥꯝ ꯋꯥꯅꯗꯤ ꯐꯪꯅꯤ ꯍꯥꯏ ꯇꯥꯔꯦ ꯑꯗꯨꯝ ꯆꯥꯎꯕꯅꯤꯗ ꯑꯦꯜ ꯍꯥꯏꯁꯦ ꯑꯗꯨꯝ ꯆꯥꯎꯅ ꯁꯥꯔꯛꯑꯕꯅꯤ ꯎꯝ ꯌꯥꯅꯤ ꯌꯥꯅꯤ ꯀꯔꯤ ꯇꯧꯕꯤꯔꯛꯑꯒꯦꯕ ꯎꯝ ꯎꯝ